ꯂꯝ ꯀꯣꯏꯕ ꯆꯠꯄꯁꯤ ꯌꯥꯝꯅ ꯇꯣꯏꯅꯗꯤ ꯆꯠꯇꯦ ꯆꯠꯇꯦ ꯆꯍꯤ ꯑꯅꯤꯒꯤ ꯃꯔꯛꯇ ꯑꯍꯨꯝꯒꯤ ꯃꯔꯛꯇ ꯑꯗꯨꯃꯥꯏꯅ ꯆꯠꯂꯤ ꯍꯥꯏꯗꯤ ꯌꯥꯝꯅ ꯇꯣꯏꯅꯗꯤ ꯆꯠꯇꯦꯕ ꯑꯗꯨ ꯃꯐꯝ ꯆꯠꯄ ꯄꯥꯝꯕꯁꯤ ꯑꯩꯈꯣꯏ ꯍꯤꯜꯁ ꯑꯦꯔꯤꯌꯥꯁꯦ ꯑꯩꯈꯣꯏ ꯆꯤꯡꯒꯤ ꯃꯐꯝꯁꯦ ꯑꯁꯤꯒꯨꯝꯕꯁꯤ ꯆꯠꯄ ꯄꯥꯝꯃꯦ ꯍꯥꯏꯕꯗꯤ ꯑꯁꯤꯗ ꯆꯠꯂꯀꯥꯟꯗ ꯑꯩꯈꯣꯏ ꯄꯨꯛꯅꯤꯡꯁꯤ ꯀꯣ ꯑꯩꯈꯣꯏ ꯅꯨꯡꯉꯥꯏꯕ ꯋꯥꯈꯜꯁꯦ ꯁꯥꯟꯇꯤ ꯑꯣꯏꯕ ꯄꯤꯁ ꯑꯣꯏꯕ ꯐꯪꯉꯦꯕꯀꯣ ꯑꯇꯣꯞꯄ ꯖꯒꯥꯗ ꯑꯁꯨꯝ ꯑꯩꯈꯣꯏ ꯁꯤꯇꯤ ꯃꯅꯨꯡꯗ ꯆꯠꯂꯒ ꯑꯁꯨꯝ ꯀꯣꯏꯕ ꯆꯠꯄꯗꯒꯤꯗꯤ ꯑꯩꯈꯣꯏ ꯁꯃꯨꯗ꯭ꯔꯒꯨꯝꯕ ꯇꯨꯔꯦꯟꯒꯨꯝꯕ ꯑꯆꯧ ꯑꯆꯧꯕ ꯂꯩꯕ ꯆꯤꯡꯒꯨꯝꯕ ꯂꯩꯕꯁꯤꯗꯅ ꯉꯥꯇꯪ ꯆꯠꯂꯨꯔꯒ ꯄꯣꯊꯥꯕꯗ ꯁꯤꯅ ꯋꯥꯈꯜꯁꯦ ꯁꯥꯟꯇꯤ ꯑꯣꯏꯍꯜꯂꯦ ꯃꯇꯝ ꯆꯠꯄꯁꯤ ꯑꯩꯈꯣꯏ ꯑꯉꯥꯡꯉꯩꯁꯨ ꯂꯩꯕꯅꯤꯅ ꯑꯩꯈꯣꯏ ꯁꯨꯇꯤ ꯚꯦꯀꯦꯁꯟꯒꯨꯝꯕꯀꯣ ꯋꯤꯟꯇꯔ ꯕ꯭ꯔꯦꯛꯁꯦ ꯁꯃꯔ ꯕ꯭ꯔꯦꯛꯇꯗꯤ ꯆꯠꯄꯁꯦ ꯅꯨꯡꯉꯥꯏꯇꯦ ꯑꯉꯥꯡꯒꯨꯝꯕ ꯌꯥꯎꯔꯀꯥꯟꯗ ꯆꯠꯊꯣꯛ ꯆꯠꯁꯤꯟ ꯇꯧꯔꯛꯀꯥꯟꯗ ꯁꯥꯕꯅꯤꯅ ꯋꯥꯕ ꯈꯣꯠꯄ ꯌꯥꯝꯅ ꯇꯧꯏ ꯋꯥꯕ ꯈꯣꯠꯄ ꯇꯧꯕꯅꯤꯅ ꯑꯩꯈꯣꯏ ꯋꯤꯟꯇꯔꯒꯨꯝꯕ ꯃꯇꯝꯁꯦ ꯌꯥꯝꯅꯁꯨ ꯀꯩꯅꯣ ꯇꯧꯗ꯭ꯔꯤꯉꯩ ꯃꯇꯝ ꯑꯩꯈꯣꯏꯒꯤ ꯅꯕꯦꯝꯕꯔꯒꯨꯝꯕꯁꯤꯗ ꯑꯗꯨꯝ ꯑꯅꯝꯕꯅ ꯆꯠꯄꯁꯦ ꯑꯗꯨꯝ ꯅꯨꯡꯉꯥꯏ ꯆꯠꯁꯨ ꯆꯠꯂꯤ ꯅꯕꯦꯝꯕꯔꯒꯨꯝꯕ ꯁꯤꯒꯨꯝꯕ ꯃꯇꯝꯁꯤꯗ ꯑꯗꯨꯝ ꯆꯠꯂꯦ